ꯍꯂꯣ ꯑꯥ ꯌꯥꯏꯌꯦ ꯌꯥꯏꯌꯦ ꯑꯗꯨ ꯀꯩꯗꯧꯉꯩ ꯂꯥꯛꯀꯦ ꯍꯥꯏꯕ꯭ꯔꯥ

ꯑꯥꯗ ꯑꯥꯗ ꯂꯩꯌꯦ ꯑꯥꯗ ꯒꯥꯔꯤꯁꯦ ꯑꯅꯤꯒꯨꯝꯕ ꯄꯨꯔꯗꯤ ꯑꯗꯨꯝ ꯌꯥꯔꯅꯤꯅ ꯍꯣꯏ ꯑꯗꯨꯗꯤ ꯂꯥꯛꯑꯗꯤ ꯑꯩꯅ ꯊꯣꯛꯄ ꯑꯗꯨꯛ ꯇꯧꯔꯅꯤ ꯑꯗꯨ ꯀꯩꯗꯧꯉꯩ ꯂꯥꯛꯀꯦ ꯍꯥꯏꯕ꯭ꯔꯥ ꯑꯣ ꯂꯥꯛꯑꯗꯤ ꯐꯣꯟ ꯇꯧꯔꯛꯑꯣ ꯑꯥ ꯑꯥ ꯑꯥ